ꯑꯩꯒꯤ ꯍꯟꯗꯛ ꯆꯥꯛꯈꯨꯝꯒꯤ ꯆꯥꯛ ꯊꯣꯡꯅꯅꯕ ꯒ꯭ꯌꯥꯁ ꯐ꯭ꯔꯦꯝ ꯑꯅꯧꯕ ꯑꯃ ꯂꯩꯔꯨꯕꯅꯤ ꯁꯤ ꯌꯥꯝ ꯅꯨꯡꯉꯥꯏꯈ꯭ꯔꯦ ꯍꯥꯟꯅ ꯁꯤꯖꯤꯟꯅꯔꯝꯕꯗꯨꯒ ꯍꯟꯗꯛꯀꯤꯁꯤꯗꯤ ꯆꯥꯛ ꯊꯣꯡꯐꯝ ꯃꯩꯔꯝꯁꯨ ꯑꯍꯨꯝ ꯂꯩꯕꯅꯤꯅ ꯑꯃꯅ ꯃꯆꯥ ꯑꯗꯩ ꯑꯃꯅ ꯃꯌꯥꯏ ꯑꯣꯏꯔꯞ ꯀꯟꯕ ꯑꯗꯨꯒ ꯃꯩ ꯑꯆꯧꯕ ꯑꯃ ꯑꯍꯨꯝ ꯁꯨꯕꯅꯤꯅ ꯅꯨꯡꯉꯥꯏꯈ꯭ꯔꯦ ꯍꯥꯟꯅꯒꯤꯗꯨꯗꯤ ꯑꯅꯤ ꯈꯛꯇꯅꯤ ꯑꯅꯤꯗꯨꯁꯨ ꯃꯩ ꯀꯟꯕ ꯌꯥꯝ ꯊꯣꯏꯅ ꯀꯟꯕ ꯑꯣꯏꯗꯕꯒꯤ ꯆꯥꯛ ꯏꯟꯁꯥꯡ ꯊꯣꯡꯕꯗ ꯀꯨꯏꯅ ꯆꯪꯏ ꯍꯟꯗꯛꯀꯤꯁꯤꯗꯤ ꯆꯥꯛ ꯏꯟꯁꯥꯡ ꯊꯣꯡꯕꯗ ꯃꯩ ꯑꯀꯟꯕꯁꯤꯗ ꯉꯥꯏꯍꯥꯛꯇꯪ ꯐꯠ ꯊꯥꯡꯒꯠꯄꯗ ꯑꯗꯨꯝ ꯊꯨꯅ ꯃꯨꯜꯂꯤ ꯁꯤꯖꯤꯟꯅꯕꯗ ꯌꯥꯝ ꯅꯨꯡꯉꯥꯏ ꯍꯟꯗꯛꯀꯤ ꯄꯣꯠꯁꯛꯁꯤꯗꯤ ꯃꯁꯛꯁꯨ ꯐꯖꯩ ꯑꯗꯨꯒ ꯃꯃꯟꯁꯨ ꯌꯥꯝ ꯇꯥꯡꯕ ꯅꯠꯇꯕꯤ ꯑꯣꯏꯔꯁꯨ ꯁꯤꯖꯤꯟꯅꯕꯗ ꯑꯩꯉꯣꯟꯗ ꯌꯥꯝ ꯀꯥꯟꯅꯩ ꯌꯥꯝ ꯅꯨꯡꯉꯥꯏ ꯆꯥꯛ ꯏꯟꯁꯥꯡ ꯊꯣꯡꯕ ꯑꯣꯏꯔꯣ ꯆꯥ ꯂꯣꯟꯕ ꯑꯣꯏꯔꯣ ꯌꯥꯝ ꯊꯨꯅ ꯑꯗꯨꯝ ꯂꯣꯏꯕ ꯌꯥꯏ ꯍꯥꯟꯅ ꯁꯤꯖꯤꯟꯅꯔꯝꯕ ꯒ꯭ꯌꯥꯁ ꯐ꯭ꯔꯦꯝꯗꯣ ꯍꯥꯏꯔꯨꯔꯒꯗꯤ ꯍꯟꯗꯛꯀꯤꯁꯤꯅ ꯌꯥꯝ ꯅꯨꯡꯉꯥꯏꯕ ꯍꯦꯜꯂꯦ